ꯄ꯭ꯔꯣꯐꯦꯁꯅꯦꯜ ꯁ꯭ꯋꯤꯃꯤꯡ ꯑꯁꯤꯒ ꯃꯍꯧꯁꯥꯒꯤ ꯏꯔꯣꯏꯕꯁꯤꯒ ꯑꯗꯨꯛꯀꯤꯃꯇꯤꯛ ꯇꯦꯠꯅꯈ꯭ꯔꯦ ꯑꯗꯨꯒ ꯑꯩꯒꯤ ꯑꯣꯏꯅꯗꯤ ꯑꯩ ꯁꯨꯃꯨꯗ꯭ꯔꯗ ꯏꯔꯣꯏꯕ ꯄꯥꯝꯕꯒꯤꯁꯨ ꯑꯩ ꯏꯔꯣꯏꯕꯁꯦ ꯍꯩꯅꯕ ꯇꯝꯈꯤꯕꯅꯤ ꯑꯗꯣ ꯄꯨꯈ꯭ꯔꯤꯗ ꯂꯣꯏꯔꯒ ꯆꯥꯎꯔꯛꯄꯅꯤ ꯑꯩꯁꯦ ꯄꯨꯈ꯭ꯔꯤꯗꯒꯤ ꯄꯨꯜꯗ ꯏꯔꯣꯏꯕꯀꯥꯟꯗ ꯑꯗꯨꯛꯀꯤ ꯃꯇꯤꯛ ꯈꯦꯠꯅꯔꯦ ꯄꯨꯈ꯭ꯔꯤꯗ ꯁꯨꯝ ꯂꯣꯢꯈꯤꯕꯗꯗꯤ ꯍꯤꯡꯅꯕꯒꯤ ꯃꯑꯣꯡꯗ ꯂꯣꯏ ꯑꯗꯨꯒ ꯄ꯭ꯔꯣꯐꯦꯁꯅꯦꯜꯗꯗꯤ ꯑꯩꯒꯤ ꯕꯣꯗꯤꯒꯤ ꯀꯩꯅꯣ ꯀꯝꯃ ꯐ꯭ꯂꯣ ꯍꯥꯏꯕ ꯑꯃ ꯂꯩ ꯈꯨꯠ ꯀꯃꯥꯏꯅ ꯊꯥꯡꯒꯠꯀꯅꯤ ꯕ꯭ꯔꯤꯗꯤꯡ ꯇꯦꯛꯅꯤꯛ ꯃꯥꯏ ꯀꯌꯥꯝ ꯂꯤꯞꯑꯞ ꯇꯧꯒꯅꯤ ꯏꯁꯤꯡꯗꯒꯤ ꯁꯥꯏꯠ ꯑꯃ ꯃꯤꯠꯇꯤ ꯏꯁꯤꯡꯗ ꯂꯩꯒꯗꯕꯅꯤ ꯉꯛ ꯂꯣꯏꯅ ꯍꯥꯏꯒꯠꯄ ꯌꯥꯗꯦ ꯈ꯭ꯋꯥꯡ ꯅꯥꯗꯅꯕ ꯉꯛ ꯍꯥꯏꯒꯠꯂꯒꯗꯤ ꯌꯥꯡꯂꯦꯟ ꯁꯔꯨ ꯁꯣꯛꯂꯛꯀꯅꯤ ꯑꯗꯨꯅ ꯄ꯭ꯔꯣꯐꯦꯁꯅꯦꯜ ꯁ꯭ꯋꯤꯃꯤꯡꯒ ꯆꯨꯝꯅꯒꯤ ꯏꯔꯣꯏꯕꯒꯗꯤ ꯑꯗꯨꯛꯀꯤ ꯃꯇꯤꯛ ꯈꯦꯠꯅꯈ꯭ꯔꯦ ꯑꯗꯨꯒ ꯄꯨꯈ꯭ꯔꯤꯗ ꯂꯣꯏꯔꯝꯕꯒ ꯁ꯭ꯋꯤꯃꯤꯡꯄꯨꯜꯗ ꯂꯣꯏꯔꯝꯕꯒ ꯁꯃꯨꯗ꯭ꯔꯗ ꯂꯣꯏꯕꯒ ꯑꯃꯨꯛꯁꯨ ꯂꯣꯏꯅ ꯈꯦꯠꯅꯩ ꯁꯃꯨꯗ꯭ꯔꯗ ꯂꯣꯏꯕꯗꯤ ꯋꯦꯕ ꯂꯥꯛꯄꯅꯤꯅ ꯇꯣꯏꯅ ꯃꯊꯛꯇ ꯇꯥꯎꯈꯠꯂꯒ ꯂꯣꯢꯕ ꯌꯥꯗꯦ ꯋꯦꯕ ꯂꯥꯛꯏ ꯈꯨꯗꯤꯡꯒꯤ ꯑꯃꯨꯛꯃꯨꯛ ꯏꯁꯤꯡ ꯃꯅꯨꯡꯗ ꯏꯔꯨꯞꯄꯒ ꯃꯅꯨꯡꯗ ꯗꯥꯢꯕ ꯇꯧꯔꯒ ꯂꯣꯏꯕ ꯋꯦꯕ ꯂꯣꯏꯈ꯭ꯔꯀꯥꯟꯗ ꯑꯃꯨꯛ ꯂꯤꯈꯠꯂꯒ ꯑꯃꯨꯛ ꯃꯊꯛꯇ ꯂꯣꯏꯕ ꯁꯨꯃꯥꯏꯅ ꯑꯣꯏꯒꯗꯕꯅꯤ ꯏꯔꯣꯏꯕꯁꯦ ꯃꯈꯜ ꯃꯈꯜ ꯂꯩ ꯑꯗꯨꯅꯤ